ꯑꯩꯅ ꯈ꯭ꯋꯥꯏꯗꯒꯤ ꯄꯥꯝꯖꯅ ꯈꯟꯈꯤꯕ ꯐꯣꯇꯣꯗꯤ ꯑꯩꯅ ꯑꯩꯒꯤ ꯗꯤ ꯑꯦꯁ ꯑꯦꯜ ꯑꯥꯔ ꯀꯦꯃꯦꯔꯥꯗ ꯀꯥꯞꯈꯤꯕ ꯑꯩꯅ ꯌꯥꯏꯔꯤꯄꯣꯛ ꯆꯠꯄꯗ ꯒꯤ ꯂꯝꯕꯤꯗ ꯁꯤꯅꯔꯤ ꯐꯖꯕ ꯑꯃ ꯂꯩꯔꯝꯂꯦ ꯍꯥꯏꯗꯨꯅ ꯈꯟꯕ ꯃꯐꯝꯗ ꯀꯥꯞꯈꯤꯕ ꯐꯣꯇꯣ ꯑꯗꯨꯅꯤ ꯍꯥꯏꯔꯤꯕ ꯐꯣꯇꯣ ꯑꯁꯤ ꯌꯥꯝꯅ ꯁꯦꯡꯕ ꯍꯥꯏꯕꯗꯨ ꯑꯣꯏ ꯑꯃꯗꯤ ꯃꯍꯥꯛ ꯃꯅꯤꯡꯒꯤ ꯕꯦꯛꯒ꯭ꯔꯥꯎꯟꯗ ꯅꯨꯃꯤꯠ ꯇꯥꯔꯝꯗꯥꯏꯒꯤ ꯑꯣꯏꯕ ꯁꯤꯅꯔꯤ ꯎꯏ ꯑꯃꯗꯤ ꯑꯩꯅ ꯅꯨꯃꯤꯠ ꯑꯗꯨ ꯋꯦꯜ ꯗ꯭ꯔꯦꯁ ꯑꯣꯏꯅ ꯆꯠꯂꯤ ꯑꯗꯨꯅ ꯑꯃꯗꯤ ꯅꯨꯃꯤꯠ ꯑꯗꯨ ꯅꯨꯃꯤꯠ ꯇꯥꯔꯝꯗꯥꯏꯒꯤ ꯑꯣꯏꯕ ꯉꯥꯡꯂꯩꯅꯕ ꯃꯆꯨꯅ ꯊꯣꯛꯂꯤ ꯏꯁꯀꯥꯏꯗ ꯑꯃꯗꯤ ꯑꯁꯤꯒꯨꯝꯂꯕ ꯎꯝ ꯐꯣꯇꯣ ꯑꯗꯨ ꯑꯩꯒꯤ ꯆꯠꯃꯤꯟꯅꯕ ꯏꯃꯥꯟꯅꯕ ꯑꯃꯅ ꯃꯍꯥꯛꯀꯤ ꯐꯣꯀꯁ ꯑꯃꯗꯤ ꯐꯣꯀ꯭ꯁ ꯑꯃ ꯂꯣꯏꯅꯃꯛ ꯐꯖꯅ ꯂꯧꯗꯨꯅ ꯑꯃꯗꯤ ꯐ꯭ꯂꯥꯁꯛ ꯊꯥꯟꯕꯒ ꯂꯣꯏꯅꯥꯅ ꯃꯍꯥꯛꯅ ꯀꯥꯞꯈꯤꯕ ꯐꯣꯇꯣꯅꯤ ꯐꯣꯇꯣ ꯑꯁꯦ ꯑꯩꯒꯤ ꯐꯦꯚꯣꯔꯥꯏꯠ ꯐꯣꯇꯣ ꯑꯣꯏ ꯍꯧꯖꯤꯛ ꯐꯥꯎꯕꯗ ꯑꯃꯗꯤ ꯃꯁꯤꯒꯤ ꯐꯣꯇꯣ ꯑꯁꯤ ꯑꯩꯅ ꯑꯩꯒꯤ ꯑꯣꯏꯕ ꯋꯥꯜꯄꯦꯄꯔꯗ ꯊꯝꯕꯐꯥꯎ ꯌꯥꯎꯏ ꯃꯁꯤꯅ ꯆꯤꯡꯕꯅꯤ ꯐꯣꯇꯣ ꯑꯁꯤꯒꯤ ꯃꯔꯝ